ꯌꯨꯝꯗ ꯂꯩꯅ ꯂꯩꯅ ꯑꯩꯅ ꯇꯦꯂꯔꯤꯡ ꯇꯧꯖꯩ ꯇꯦꯂꯔꯤꯡ ꯇꯧꯕ ꯍꯥꯏꯕꯁꯤ ꯃꯇꯝ ꯃꯇꯝꯒꯤ ꯐꯤ ꯅꯤꯝꯊꯝꯒꯤꯅ ꯅꯤꯡꯊꯝꯒꯤ ꯐꯤ ꯀꯥꯂꯦꯟꯒꯤꯅ ꯀꯥꯂꯦꯟꯒꯤ ꯐꯤ ꯅꯤꯡꯊꯝꯒꯤ ꯍꯥꯏꯔꯒꯅ ꯑꯉꯥꯡꯅꯨꯕꯤꯒꯤ ꯁꯨꯠꯀꯨꯝꯕ ꯇꯨꯕ ꯐꯤ ꯁꯤꯡꯁꯤ ꯑꯩꯅ

ꯂꯧꯊꯔꯒ ꯀꯛꯑꯒ ꯃꯤꯁꯤꯡꯗ ꯂꯩꯀꯥꯏꯒꯤ ꯃꯤ ꯇꯔꯥ ꯀꯨꯟ ꯇꯦꯂꯔꯤꯡ ꯍꯩꯕ ꯃꯤꯁꯤꯡꯗ ꯇꯨꯍꯜꯂꯒ ꯃꯈꯣꯏꯗ ꯑꯩꯅ ꯐꯤ ꯑꯃꯒꯤ ꯇꯨꯕꯒꯤ ꯃꯃꯜ ꯂꯨꯄꯥ ꯇꯔꯥ ꯅꯠꯇ꯭ꯔꯒ ꯀꯨꯟ ꯄꯤꯗꯨꯅ ꯑꯩꯅ ꯐꯤ ꯇꯨꯔꯒ ꯕꯖꯥꯔꯗ ꯊꯥꯗꯣꯛꯇꯨꯅ ꯄꯩꯁꯥ ꯇꯥꯜꯂꯤ ꯂꯩꯀꯥꯏꯕꯨꯁꯨ ꯃꯈꯣꯏꯒꯤꯁꯨ ꯁꯦꯟꯊꯣꯛ ꯂꯝꯕꯤ ꯑꯣꯏꯍꯜꯂꯤ ꯑꯗꯨꯒ ꯏꯃꯨꯡ ꯃꯅꯨꯡꯒꯤ ꯑꯉꯥꯡꯅꯨꯕꯤ ꯂꯥꯏꯔꯤꯛ ꯇꯝꯕꯒꯤꯁꯨ ꯑꯩꯅ ꯑꯗꯨꯝ ꯃꯇꯦꯡ ꯄꯥꯡꯉꯤ ꯑꯅꯥ ꯑꯌꯦꯛ ꯂꯥꯛꯑꯒꯁꯨ ꯄꯩꯁꯥ ꯅꯨꯡꯁꯥ ꯇꯨꯡꯁꯟꯖꯕ ꯑꯃꯁꯨꯡ ꯃꯔꯨꯞ ꯃꯅꯥꯏ ꯈꯔ ꯍꯨꯜꯂꯒ ꯃꯔꯨꯞ ꯐꯥꯎꯔꯒꯁꯨ ꯀꯩꯅꯣꯝꯃ ꯑꯗꯨꯝ ꯑꯆꯧꯕ ꯄꯣꯠ ꯑꯃ ꯂꯩꯁꯤꯟꯕ ꯅꯠꯇ꯭ꯔꯒ ꯁꯅꯥꯒꯨꯝꯕ ꯂꯦꯞꯁꯜꯂꯒ ꯍꯌꯦꯡ ꯑꯆꯤꯜ ꯑꯀꯣꯝꯗ ꯁꯤꯖꯤꯟꯅꯔꯒ ꯌꯥꯕ ꯄꯣꯠꯁꯤ ꯑꯩꯅ ꯇꯨꯡꯁꯤꯜꯂꯤ ꯐꯤ ꯇꯨꯕꯅ ꯀꯌꯥꯝ ꯀꯥꯟꯅꯕꯒꯦ ꯃꯌꯥꯝꯒꯤꯁꯨ ꯑꯩꯅ ꯃꯇꯦꯡ ꯄꯥꯡꯕ ꯉꯝꯕꯁꯤ ꯇꯦꯂꯔ ꯇꯦꯂꯔꯤꯡ ꯇꯧꯕ ꯍꯩꯕ ꯃꯈꯩ ꯑꯩꯅ ꯊꯤꯔꯒ ꯐꯤ ꯄꯤꯔꯒ ꯇꯨꯍꯜꯂꯤ ꯃꯈꯣꯏꯗ ꯐꯤ ꯑꯃꯒꯤ ꯃꯃꯟ ꯄꯩꯁꯥ ꯂꯨꯄꯥ ꯇꯔꯥ ꯅꯠꯇ꯭ꯔꯒ ꯀꯨꯟ ꯁꯥꯔꯒ ꯃꯈꯣꯏꯗ ꯑꯩꯅ ꯇꯨꯍꯜꯂꯒ ꯃꯇꯦꯡ ꯑꯩꯈꯣꯏꯁꯨ ꯃꯇꯦꯡ ꯑꯣꯏꯔꯦ ꯏꯃꯨꯡ ꯃꯅꯨꯡꯒꯤꯁꯨ ꯃꯇꯦꯡ ꯄꯥꯡꯖꯔꯦ ꯑꯩꯒꯤꯁꯨ ꯁꯦꯟꯊꯣꯛ ꯂꯝꯕꯤ ꯑꯆꯧꯕ ꯑꯃ ꯑꯣꯏꯅ ꯇꯦꯂꯔꯤꯡ ꯃꯤ ꯌꯥꯝꯈꯠꯂꯒꯗꯤ ꯑꯩꯒꯤꯁꯨ ꯄꯩꯁꯥ ꯌꯥꯝꯅ ꯐꯪꯉꯤ ꯃꯈꯣꯏꯗꯁꯨ ꯀꯥꯟꯅꯩ ꯍꯦꯟꯅ ꯇꯨꯔꯒ ꯍꯦꯟꯅ ꯐꯪꯉꯤ ꯑꯗꯨꯅ ꯃꯔꯝ ꯑꯣꯏꯔꯒ ꯑꯇꯣꯞꯄ ꯒꯣꯔꯃꯦꯟꯒꯤ ꯁꯤꯟꯐꯝ ꯅꯠꯇ꯭ꯔꯒꯁꯨ ꯇꯦꯂꯔꯤꯡ ꯁꯤꯅ ꯄꯩꯁꯥ ꯊꯣꯛꯄ ꯍꯦꯜꯂꯤ ꯍꯥꯏꯅ ꯑꯩꯅ ꯂꯧꯖꯔꯒ ꯑꯩꯈꯣꯏꯒꯤ ꯁꯦꯟꯊꯣꯛ ꯂꯝꯕꯤꯁꯤ ꯑꯣꯏꯖꯩ ꯂꯩꯀꯥꯏꯒꯤꯁꯨ ꯃꯥꯒꯤ ꯃꯥꯒꯤ ꯏꯃꯨꯡ ꯃꯅꯨꯡꯅ ꯄꯩꯁꯥ ꯄꯥꯏꯗꯗꯅ ꯊꯕꯛ ꯁꯔꯀꯥꯔꯒꯤ ꯇꯧꯕ ꯉꯝꯗ꯭ꯔꯒꯁꯨ ꯃꯁꯥꯒꯤ ꯍꯣꯠꯅꯖꯃꯟ ꯐꯪꯖꯕ ꯑꯗꯨꯗ ꯃꯈꯣꯏꯁꯨ ꯑꯗꯨꯝ ꯄꯦꯟꯊꯣꯛꯏ ꯑꯗꯨꯅ ꯃꯔꯝ ꯑꯣꯏꯔꯒ ꯇꯦꯂꯔꯤꯡ ꯇꯧꯕ ꯑꯁꯤꯅ ꯑꯩꯈꯣꯏꯅ ꯏꯆꯥ ꯏꯁꯨꯗꯁꯨ ꯑꯩꯈꯣꯏꯅ ꯇꯥꯛꯄꯤꯔꯒ ꯇꯝꯕꯤꯔꯒ ꯑꯃ ꯇꯨꯔꯝꯕꯗꯒꯤ ꯑꯅꯤ ꯑꯍꯨꯝ ꯇꯨꯁꯜꯂꯛꯑꯒꯗꯤ ꯄꯩꯁꯥ ꯍꯦꯟꯅ ꯐꯪꯏ ꯍꯥꯏꯗꯨꯅ ꯑꯩꯈꯣꯏꯅ ꯀꯣꯟ ꯑꯅꯤ ꯑꯃ ꯂꯩꯔꯝꯕꯗꯒꯤ ꯑꯅꯤ ꯁꯨꯍꯜꯂꯤ ꯑꯍꯨꯝ ꯁꯨꯍꯜꯂꯤ ꯑꯩꯅ ꯍꯧꯖꯤꯛ ꯀꯣꯟ ꯇꯔꯨꯛ ꯐꯥꯎꯕꯗꯤ ꯂꯩꯕ ꯉꯝꯃꯦ ꯑꯗꯨꯒ ꯃꯤ ꯂꯩꯀꯥꯏꯒꯤꯁꯨ ꯑꯉꯥꯡ ꯑꯅꯤ ꯑꯍꯨꯝ ꯀꯧꯔꯒ ꯑꯩꯒꯤ ꯏꯅꯥꯛꯇ ꯑꯗꯨꯝ ꯇꯨꯍꯜꯂꯦ ꯑꯗꯨꯅ ꯁꯦꯟꯊꯣꯛ ꯂꯝꯕꯤ ꯈꯔ ꯆꯥꯎꯅ ꯂꯩꯔꯦ ꯏꯃꯨꯡ ꯃꯅꯨꯡ ꯒꯤ ꯁꯦꯟꯊꯣꯛ ꯂꯝꯕꯤꯗꯁꯨ ꯑꯋꯥ ꯑꯅꯥ ꯄꯨꯝꯅꯃꯛꯇꯒꯤ ꯀꯟꯗꯨꯅ ꯍꯧꯖꯤꯛ ꯑꯩꯈꯣꯏꯅ ꯇꯦꯂꯔꯤꯡ ꯇꯧꯕꯁꯤꯗ ꯃꯥꯏ ꯄꯥꯛꯑꯦ ꯍꯥꯏꯕꯗꯨ ꯉꯝꯃꯦ